ꯑꯣ ꯍꯂꯣ ꯚꯥꯏ ꯉꯁꯤꯗꯤ ꯉꯁꯤꯗꯤ ꯈ꯭ꯔꯤꯁꯃꯥꯁꯇ ꯀꯣꯏꯕ ꯆꯠꯂꯨꯁꯤꯅ ꯈ꯭ꯔꯤꯁꯃꯥꯁ ꯃꯪꯁꯥꯄꯟꯊꯥꯗ ꯑꯁꯤ ꯋꯥꯈꯟ ꯈꯔ ꯅꯨꯡꯉꯥꯏꯈ꯭ꯔꯕꯩꯅꯦ ꯑꯗꯨ ꯒꯥꯔꯤꯁꯦ ꯑꯩꯒꯤ ꯑꯣꯏꯅ ꯄꯨꯊꯣꯛꯂꯁꯤꯅꯥ ꯑꯥ ꯍꯣꯏ ꯑꯗꯨ ꯅꯨꯡꯊꯤꯟ ꯆꯠꯁꯦ ꯍꯥꯏꯕ꯭ꯔꯥ ꯅꯨꯡꯗꯥꯡꯗ ꯆꯠꯁꯦ ꯍꯥꯏꯕ꯭ꯔꯥ ꯎꯝ ꯎꯝ ꯀꯣꯏꯕ ꯑꯣꯏꯅ ꯆꯠꯂꯨꯁꯦ ꯑꯩꯁ ꯇꯧꯒꯦ ꯇꯧꯒꯦ ꯅꯨꯄꯤ ꯅꯨꯄꯤꯗꯤ ꯋꯥꯠꯇꯝꯕꯅꯦ ꯃꯁꯛ ꯌꯥꯝ ꯐꯖ ꯐꯖꯕ ꯌꯥꯝ ꯂꯩꯌꯦ ꯍꯥꯏꯅꯩ ꯑꯗꯣ ꯑꯥꯗ ꯑꯥꯗ ꯅꯨꯡꯗꯤꯟ ꯑꯃ ꯑꯅꯤ ꯂꯦꯛꯂꯨꯁꯤꯔꯣ ꯑꯣ ꯑꯣ ꯅꯣꯏ ꯁꯥꯏꯁꯨ ꯌꯦꯡꯅꯤꯡꯕꯅ ꯂꯣꯏꯔꯦ ꯑꯩꯗꯤ ꯎꯁꯨ ꯎꯗ꯭ꯔꯤ ꯑꯗꯨ ꯌꯦꯡꯕ ꯑꯣꯏꯅ ꯆꯠꯂꯨꯁꯦ ꯑꯣ ꯆꯥꯔꯁꯤꯗ ꯍꯧꯖꯤꯛꯇ ꯆꯥꯔꯦ ꯆꯥꯕ ꯇꯣꯛꯄꯗ ꯉꯥꯏꯔꯤ ꯑꯗꯨꯒ ꯀꯣꯜ ꯁꯠ ꯇꯧꯔꯛꯄ ꯑꯁꯤꯅꯤ ꯗꯦꯠ ꯇ꯭ꯋꯦꯟꯇꯤ ꯐꯣꯔꯗꯤ ꯃꯤꯠ ꯅꯥꯏꯠꯅꯤꯅ ꯅꯨꯡꯉꯥꯏꯔꯣꯏ ꯑꯗꯨ ꯇ꯭ꯋꯦꯟꯇꯤ ꯐꯥꯏꯚ ꯇꯨ ꯇ꯭ꯋꯦꯟꯇꯤ ꯁꯚꯦꯟ ꯑꯥꯗ ꯂꯩꯔꯨꯔꯁꯤꯅꯥ ꯑꯣ ꯍꯣꯏ ꯍꯣꯏ ꯂꯝꯁꯨ ꯈꯔ ꯈꯔ ꯀꯣꯏꯅꯤꯡꯕ ꯍꯥꯏ ꯇꯥꯔꯦ ꯑꯥ ꯅꯪ ꯆꯥꯛ ꯇꯣꯛꯄ꯭ꯔꯣ ꯚꯥꯏ ꯀꯩ ꯃꯊꯦꯟ ꯆꯥꯈ꯭ꯔꯒꯦ ꯑꯣ ꯑꯁ ꯍꯥꯎꯋꯤꯍꯦ ꯍꯣꯏ ꯑꯗꯨ ꯎꯝ ꯑꯗꯨ ꯅꯣꯏ ꯊꯕꯛꯀꯨꯝꯗꯤ ꯆꯤꯟꯒꯦꯔꯣ ꯑꯣ ꯑꯣ ꯍꯣꯏ ꯍꯣꯏ ꯑꯗꯨ ꯍꯥꯏꯒꯦ ꯇꯧꯕꯅꯦ ꯍꯣꯏ ꯍꯣꯏ ꯁꯣꯏꯔꯣꯏ ꯁꯣꯏꯔꯣꯏ ꯊꯝꯃꯦꯀꯣ